ꯑꯗꯨꯗꯒꯤ ꯀꯣꯂꯦꯖ ꯏꯁꯀꯨꯜꯒꯤ ꯑꯋꯥꯠꯄ ꯂꯩꯍꯟꯗꯕ ꯀꯔꯞꯁꯟ ꯇꯧꯗꯅ ꯑꯣꯖꯥ ꯐꯖꯅ ꯂꯧꯕꯤꯔꯕ ꯑꯗꯨꯒ ꯑꯗꯨꯗꯒꯤꯗꯤ ꯃꯍꯩ ꯃꯍꯩꯔꯣꯏꯁꯤꯡꯕꯨ ꯑꯐꯕ ꯃꯍꯩꯔꯣꯏ ꯑꯃ ꯑꯣꯏꯍꯜꯂꯅꯤ ꯑꯣꯏꯔꯛꯑꯅꯤ ꯑꯗꯨꯗꯤ ꯑꯩꯈꯣꯏꯒꯤ ꯀꯟꯇ꯭ꯔꯤ ꯑꯁꯤꯁꯨ ꯑꯇꯣꯞꯄꯒꯤ ꯀꯟꯇ꯭ꯔꯤꯒꯤ ꯆꯞ ꯃꯥꯟꯅꯅ ꯈꯣꯡꯖꯪ ꯈꯣꯡꯆꯠ ꯆꯠꯄ ꯃꯥꯟꯅꯒꯗꯧꯔꯤꯕꯅꯤ